ꯑꯣ ꯁꯤ ꯃꯣꯐꯂꯔꯁꯤꯡꯁꯦ ꯇ꯭ꯔꯦꯗꯤꯁꯟꯅꯦꯜꯒꯤ ꯉꯥꯛꯇ ꯑꯣꯏꯗꯣꯏꯔꯣ ꯁꯤ ꯀꯩꯅꯣ ꯋꯦꯁꯀꯣꯠ ꯀꯩꯀꯥꯁꯤꯡꯁꯦ ꯂꯣꯏꯅꯃꯛ ꯇ꯭ꯔꯦꯗꯤꯁꯟꯅꯦꯜꯅꯦꯕꯀꯣ

ꯁꯤ ꯃꯣꯐꯂꯔꯒ ꯀꯩꯅꯣ ꯅꯦꯛꯂꯦꯁ ꯀꯩꯀꯥꯁꯦ ꯈꯔ ꯌꯦꯡꯒꯦꯅꯦ ꯂꯣꯏꯅꯃꯛ ꯁꯨꯅ ꯄꯨꯊꯣꯛꯄꯤꯌꯨꯅꯦ ꯋꯦꯁꯀꯣꯠꯇꯨꯗꯤ ꯀꯌꯥꯝ ꯀꯌꯥꯝ ꯂꯩꯖꯥꯠꯅꯣ ꯑꯣ ꯋꯦꯁꯀꯣꯠꯁꯦ ꯁꯥꯏꯖ ꯂꯣꯏꯅ ꯐꯪꯒꯗ꯭ꯔꯣ ꯗꯕꯜ ꯑꯦꯛ ꯁꯦꯜ ꯒꯨꯝꯕꯗꯗꯤ ꯂꯩꯔꯣꯏꯗ꯭ꯔꯣ ꯑꯣ ꯑꯣ ꯑꯣ ꯐꯔꯦ ꯑꯗꯨꯗꯤ ꯋꯦꯁꯀꯣꯠ ꯑꯦꯜꯗ ꯑꯃꯒ ꯑꯗꯨꯒ ꯃꯣꯐꯂꯔ ꯑꯅꯤꯇꯪꯒ ꯑꯗꯨꯒ ꯅꯦꯛꯂꯦꯁ ꯑꯍꯨꯝꯒ ꯂꯧꯒꯦꯕ ꯑꯣ ꯑꯣ ꯐꯔꯦ ꯐꯔꯦ